ꯑꯩꯅ ꯏꯕꯁꯦ ꯑꯌꯥꯝꯕꯅ ꯋꯥꯈꯜꯗꯒꯤ ꯑꯗꯒꯤ ꯏꯁꯥꯒꯤ ꯑꯅꯤꯡꯕꯒꯤ ꯑꯗꯒꯤ ꯍꯥꯏꯗꯤ ꯑꯁꯤꯗꯒꯤ ꯑꯣꯏꯅ ꯑꯗꯨꯝꯅ ꯑꯄꯥꯝꯕꯗꯨꯗꯩ ꯑꯗꯨꯝ ꯏꯕ ꯍꯧꯔꯛꯈꯤ ꯑꯗ ꯑꯩꯅ ꯏꯕꯁꯦ ꯍꯧꯔꯛꯄꯗ ꯑꯗꯨꯝ ꯍꯥꯟꯅ ꯑꯗꯒꯤ ꯆꯥꯟꯅꯒꯗꯧꯕ ꯑꯗꯒꯤ ꯌꯥꯎꯍꯟꯅꯤꯡꯕ ꯋꯥꯍꯩ ꯑꯗꯩ ꯑꯗꯨꯝ ꯈꯟꯗꯣꯛ ꯈꯟꯖꯤꯟ ꯑꯗ ꯈꯔ ꯑꯗꯨꯝ ꯇꯧꯏ ꯑꯗꯨꯒꯤꯗꯒꯤ ꯑꯗꯨꯝ ꯏꯕꯁꯤ ꯍꯧꯔꯛꯑꯦ ꯃꯔꯛꯇ ꯆꯥꯟꯅꯒꯗꯕ ꯋꯥꯍꯩ ꯑꯋꯥꯠꯄ ꯏꯁꯥꯅ ꯄꯥꯝꯖꯕ ꯋꯥꯍꯩ ꯃꯌꯥꯝ ꯑꯃ ꯍꯥꯏꯗꯤ ꯁꯤꯖꯤꯟꯅꯔꯒ ꯑꯩꯒꯤ ꯅꯛꯅꯕ ꯅꯠꯇ꯭ꯔꯒꯅ ꯑꯩꯒꯤ ꯑꯍꯜ ꯂꯃꯟꯁꯤꯡ ꯑꯗꯩ ꯑꯣꯖꯥ ꯂꯥꯏ ꯒꯨꯔꯨꯁꯤꯡꯁꯨ ꯑꯗꯨꯝ ꯇꯥꯟꯅꯖꯩ ꯑꯗꯨꯒꯤ ꯃꯇꯨꯡ ꯏꯟꯅ ꯑꯗꯩ ꯑꯩꯅ ꯉꯝꯖꯕ ꯑꯔꯣꯏꯕ ꯑꯣꯏꯅꯁꯨ ꯑꯗꯨꯝꯅ ꯏꯔꯛꯏ ꯑꯗꯩ ꯑꯃꯨꯛꯁꯨ ꯑꯈꯪ ꯑꯍꯩ ꯑꯃꯗ ꯌꯥꯔꯕ꯭ꯔꯥ ꯍꯥꯏꯅꯁꯨ ꯑꯩ ꯌꯦꯡꯍꯜꯂꯤ ꯗ꯭ꯔꯥꯐꯀꯤ ꯍꯥꯏꯔꯒꯗꯤ ꯑꯍꯨꯝꯂꯛ ꯅꯠꯇꯔꯒꯅ ꯃꯔꯤꯔꯛꯁꯦ ꯃꯇꯝ ꯃꯇꯥꯡꯗꯨꯒꯤ ꯑꯣꯏꯅ ꯑꯗꯨꯝ ꯇꯧꯏꯗ